ꯀꯔꯣꯡꯖꯅꯨ ꯔꯦꯁꯇꯨꯔꯦꯟꯗ ꯊꯤꯟꯕꯒꯤ ꯊꯕꯛ ꯇꯧꯔꯤꯕ ꯃꯤ ꯀꯔꯤꯒꯤꯅꯣ ꯑꯩꯒꯤ ꯐꯣꯟ ꯄꯥꯏꯈꯠꯇ꯭ꯔꯤꯕꯁꯦ ꯑꯩ ꯍꯧꯖꯤꯛ ꯄꯤꯖꯥ ꯌꯥꯝ ꯄꯥꯝꯃꯦ ꯌꯥꯝ ꯗꯔꯀꯥꯔ ꯑꯣꯏꯔꯦ ꯑꯗꯨꯒꯤ ꯅꯈꯣꯏ ꯅꯨꯡꯁꯤꯅ ꯐꯣꯟ ꯄꯤꯛ ꯇꯧꯔꯒ ꯑꯩꯒꯤ ꯍꯧꯖꯤꯛꯃꯛ ꯑꯩꯒꯤ ꯑꯣꯗꯔꯁꯦ ꯄꯨꯔꯛꯄꯤꯌꯣ